ꯑꯩꯒꯤ ꯅꯦꯀ꯭ꯂꯦꯁ ꯑꯃ ꯂꯩ ꯑꯩꯅ ꯈ꯭ꯋꯥꯏꯗꯒꯤ ꯄꯥꯝꯖꯕ ꯑꯩꯒꯤ ꯕꯥ꯭ꯔꯠ ꯗꯦ ꯅꯨꯃꯤꯠꯇ ꯑꯩꯒꯤ ꯄꯄꯥꯅ ꯄꯤꯕꯤꯈꯤꯕꯅꯦ ꯑꯗꯨꯕꯨ ꯍꯥꯏꯔꯤꯕ ꯅꯦꯀ꯭ꯂꯦꯁ ꯑꯁꯤ ꯆꯍꯤ ꯃꯔꯤ ꯑꯩꯅ ꯁꯤꯖꯤꯟꯅꯔꯕꯁꯨ ꯁꯤꯊꯕ ꯃꯥꯡꯊꯕ ꯂꯩꯇꯦ ꯑꯗꯨꯛꯀꯤ ꯃꯇꯤꯛ ꯐꯖꯩ ꯑꯩꯅ ꯄꯥꯝꯖꯕ ꯍꯥꯏꯕꯗꯨꯁꯨ ꯑꯣꯏꯔꯦ ꯅꯦꯀ꯭ꯂꯦꯁ ꯑꯁꯤ ꯑꯩꯒꯤ ꯄꯨꯟꯁꯤꯒꯤ ꯑꯣꯏꯅ ꯅꯤꯡꯁꯤꯡ ꯈꯨꯗꯝ ꯑꯣꯏꯅ ꯊꯝꯂꯒꯦ ꯍꯥꯏꯅ ꯈꯜꯂꯤ